ꯏꯁꯤꯡꯁꯦ ꯁꯤꯖꯤꯟꯅꯅꯕ ꯑꯩꯈꯣꯏꯅ ꯁꯦꯡꯗꯣꯛꯄ ꯑꯃꯁꯨꯡ ꯂꯨꯍꯟꯕꯒꯤ ꯊꯧꯑꯣꯡꯁꯤ ꯈꯔ ꯇꯥꯛꯄ ꯌꯥꯔꯒꯗꯤ ꯑꯩꯅ ꯍꯥꯏꯖꯕꯗ ꯑꯩꯈꯣꯏ ꯐꯤꯖꯤꯒ꯭ꯔꯤꯒꯨꯝꯕ ꯏꯁꯤꯡꯗ ꯊꯥꯛꯆꯤꯜꯂꯒ ꯏꯁꯤꯡꯗ ꯂꯩꯔꯤꯕ ꯑꯃꯣꯠ ꯑꯀꯥꯏꯁꯤꯡꯗꯣ ꯇꯨꯡꯁꯤꯜꯍꯜꯂꯒ ꯃꯈꯥꯗ ꯑꯣꯏꯅ ꯇꯨꯡꯁꯤꯜꯍꯜꯂꯕ ꯃꯊꯛꯇ ꯂꯩꯔꯤꯕ ꯏꯁꯤꯡꯁꯤꯡꯗꯨ ꯀꯜꯂꯒ ꯑꯩꯈꯣꯏ ꯂꯨ ꯅꯥꯟꯅ ꯁꯤꯖꯤꯟꯅꯅꯕ ꯑꯗꯨꯝ ꯊꯧꯑꯣꯡꯁꯦ ꯑꯗꯨꯃꯥꯏꯅꯁꯨ ꯇꯧꯖꯩ ꯑꯗꯨꯒ ꯀꯥ ꯍꯦꯟꯅ ꯃꯣꯠꯇꯕ ꯏꯁꯤꯡꯒꯨꯝꯕꯗ ꯍꯧꯖꯤꯛ ꯃꯅꯥꯒꯨꯝꯕ ꯃꯅꯥ ꯃꯁꯤꯡꯒꯨꯝꯕ ꯇꯥꯕ ꯑꯣꯏꯔꯒꯗꯤ ꯑꯩꯈꯣꯏ ꯐꯗꯤꯒꯨꯝꯕꯗꯁꯨ ꯍꯩꯔꯒ ꯁꯅꯥꯕꯨꯟꯗ ꯕꯛꯀꯦꯠꯀꯤ ꯃꯊꯛꯇ ꯐꯗꯤꯅ ꯁꯨꯝꯃꯒ ꯑꯗꯨꯝ ꯏꯁꯤꯡꯗꯣ ꯂꯨꯍꯟꯕ ꯍꯥꯕ ꯑꯃꯁꯨ ꯂꯩ